ꯍꯂꯣ ꯑꯁꯤ ꯋꯦꯁ ꯃꯦꯅꯦꯖꯃꯦꯟ ꯑꯣꯊꯣꯔꯤꯇꯤ ꯅꯠꯇ꯭ꯔꯥ ꯉꯁꯤ ꯑꯌꯨꯛ ꯑꯩꯅ ꯋꯥꯛꯀꯤꯡ ꯊꯣꯛꯆꯔꯛꯄꯗ ꯑꯩꯈꯣꯏ ꯂꯩꯀꯥꯏꯁꯤꯗ ꯑꯃꯣꯠ ꯑꯀꯥꯏ ꯃꯌꯥꯝ ꯂꯩꯕ ꯊꯦꯡꯅꯈꯤꯕꯗ ꯑꯩꯅ ꯀꯣꯜ ꯇꯧꯖꯔꯛꯄꯅꯤ ꯃꯔꯝꯗꯤ ꯑꯃꯣꯠ ꯑꯀꯥꯏ ꯑꯁꯤꯅ ꯑꯩꯈꯣꯏ ꯑꯦꯔꯤꯌꯥꯁꯤꯗ ꯑꯅꯥ ꯑꯌꯦꯛ ꯅꯠꯇ꯭ꯔꯒ ꯍꯨꯏ ꯍꯧꯗꯣꯡꯁꯤꯡꯅ ꯃꯌꯥꯝ ꯀꯣꯏꯆꯤꯡ ꯆꯤꯡꯕꯗ ꯍꯨꯏ ꯍꯧꯗꯣꯡꯁꯤꯡꯁꯨ ꯑꯃꯣꯠ ꯑꯀꯥꯏꯗꯨꯅ ꯃꯔꯝ ꯑꯣꯏꯗꯨꯅ ꯃꯣꯏꯁꯨ ꯂꯥꯏꯅꯥ ꯀꯌꯥ ꯂꯥꯛꯇꯨꯅ ꯂꯝꯕꯤ ꯂꯝꯍꯥꯡꯗ ꯄꯪꯁꯤ ꯁꯤꯔꯒ ꯂꯩ ꯑꯗꯨꯒ ꯑꯃꯣꯠꯄꯁꯦ ꯌꯦꯡꯕꯗꯁꯨ ꯌꯥꯝꯅꯁꯨ ꯐꯖꯗꯦ ꯃꯣꯠꯄꯅ ꯃꯔꯝ ꯑꯣꯏꯗꯨꯅ ꯂꯩꯀꯥꯏ ꯑꯁꯤꯁꯨ ꯃꯁꯛ ꯌꯥꯝ ꯊꯤꯍꯜꯂꯤ ꯑꯗꯨꯒ ꯂꯩꯀꯥꯏꯒꯤ ꯑꯉꯥꯡꯁꯤꯡ ꯑꯍꯟꯁꯤꯡꯁꯨ ꯂꯥꯏꯅꯥ ꯂꯥꯏꯇꯤꯟ ꯍꯥꯏꯕ ꯖꯥꯠ ꯖꯥꯠꯅ ꯃꯔꯝ ꯑꯣꯏꯗꯨꯅ ꯑꯩꯈꯣꯏ ꯂꯩꯀꯥꯏ ꯑꯁꯤꯗ ꯌꯥꯝꯅ ꯌꯦꯡꯍꯩꯅꯗ꯭ꯔꯕ ꯑꯅꯥ ꯑꯌꯦꯛ ꯃꯌꯥꯝ ꯊꯣꯛꯂꯛꯇꯨꯅ ꯂꯩꯕꯅꯤ ꯑꯗꯨꯅ ꯑꯃꯣꯠ ꯑꯀꯥꯏ ꯑꯁꯦ ꯋꯦꯁ ꯃꯦꯅꯦꯖꯃꯦꯟ ꯑꯣꯊꯣꯔꯤꯇꯤꯅ ꯅꯨꯡꯁꯤꯔꯒ ꯈꯔ ꯌꯦꯡꯁꯤꯟꯕꯤꯅꯕꯒꯤꯗꯃꯛꯇ ꯑꯩꯅ ꯀꯣꯜ ꯇꯧꯖꯔꯛꯄꯅꯤ